ꯃꯊꯪꯒꯤ ꯃꯤꯔꯣꯜꯗ ꯄꯨꯋꯥꯔꯤ ꯇꯝꯕꯤꯕ ꯑꯁꯤ ꯌꯥꯝꯅ ꯃꯔꯨꯑꯣꯏ ꯃꯔꯝꯗꯤ ꯄꯨꯋꯥꯔꯤ ꯑꯁꯤꯗ ꯆꯠꯅꯔꯛꯂꯤꯕ ꯆꯠꯅ ꯀꯥꯡꯂꯣꯟ ꯐꯨꯔꯨꯞ ꯑꯗꯨꯒꯤ ꯆꯠꯅꯕꯤ ꯄꯨꯝꯅꯃꯛ ꯑꯁꯤ ꯄ꯭ꯔꯤꯖꯥꯞ ꯇꯧꯗꯨꯅ ꯊꯝꯕ ꯍꯥꯏꯁꯤ ꯌꯥꯝꯅ ꯇꯉꯥꯏ ꯐꯗꯦ ꯀꯥꯡꯂꯨꯞ ꯑꯗꯨ ꯐꯨꯔꯨꯞ ꯑꯗꯨ ꯃꯨꯠꯇꯅ ꯃꯥꯡꯗꯅ ꯂꯩꯍꯟꯒꯦ ꯍꯥꯏꯕ ꯇꯥꯔꯒꯗꯤ ꯆꯠꯅꯕꯤ ꯃꯥꯒꯤ ꯄꯨꯋꯥꯔꯤ ꯈꯪꯕ ꯗ꯭ꯔꯀꯥꯔ ꯂꯩ ꯃꯥꯒꯤ ꯐꯨꯔꯨꯞ ꯑꯗꯨ ꯀꯔꯝꯅ ꯍꯧꯔꯛꯈꯤ ꯀꯔꯝꯕ ꯃꯇꯝꯗ ꯀꯔꯤ ꯑꯋꯥꯕ ꯊꯦꯡꯅꯈꯤ ꯀꯔꯝꯕ ꯃꯇꯝꯗ ꯀꯔꯤ ꯀꯔꯤ ꯆꯠꯈꯤ ꯍꯥꯏꯕꯁꯤꯡ ꯑꯗꯨ ꯑꯉꯥꯡꯁꯤꯡ ꯑꯗꯨꯗ ꯂꯤꯍꯟꯗꯨꯅ ꯃꯍꯥꯛꯀꯤ ꯍꯧꯈ꯭ꯔꯕ ꯄꯨꯋꯥꯔꯤꯁꯤꯡ ꯑꯁꯤ ꯈꯪꯍꯟꯕꯁꯤ ꯌꯥꯝꯅ ꯇꯉꯥꯏ ꯐꯗꯦ ꯆꯠꯅꯕꯤ ꯑꯃ ꯏꯟꯕ ꯍꯥꯏꯕꯁꯤ ꯁꯣꯁꯦꯜ ꯁꯣꯁꯥꯏꯇꯤ ꯑꯁꯤꯗ ꯌꯥꯝꯅ ꯃꯔꯨꯅꯤ ꯃꯔꯝꯗꯤ ꯑꯃꯒ ꯑꯃꯒ ꯔꯤꯂꯦꯁꯟ ꯃꯔꯤ ꯐꯒꯠꯅꯕ ꯑꯩꯈꯣꯏ ꯀꯥꯡꯂꯨꯞ ꯃꯁꯦꯟꯗ ꯑꯃꯅ ꯑꯃ ꯃꯁꯛ ꯍꯦꯟꯅ ꯈꯪꯅꯕꯒꯤꯗꯃꯛꯇ ꯄꯨꯋꯥꯔꯤ ꯈꯪꯕ ꯑꯃꯗꯤ ꯆꯠꯅꯔꯣꯜ ꯁꯝꯅ ꯍꯥꯏꯔꯕꯗ ꯐꯤꯖꯦꯠ ꯆꯥꯡꯆꯥ ꯄꯨꯝꯅꯃꯛ ꯑꯁꯤ ꯈꯪꯕ ꯌꯥꯝꯅ ꯗꯔꯀꯥꯔꯅꯤ ꯃꯍꯥꯛꯀꯤ ꯄꯨꯋꯥꯔꯤ ꯃꯍꯥꯛꯀꯤ ꯐꯨꯔꯨꯞꯀꯤ ꯃꯍꯥꯛꯀꯤ ꯀꯥꯡꯂꯨꯞꯀꯤ ꯍꯧꯔꯛꯐꯝ ꯈꯡꯕꯅ ꯃꯍꯥꯛꯀꯤ ꯃꯖꯥꯇꯤ ꯑꯗꯨꯕꯨ ꯅꯨꯡꯁꯤꯕꯒꯤ ꯆꯥꯡ ꯑꯁꯤ ꯌꯥꯝꯅ ꯍꯦꯜꯂꯤ ꯃꯍꯥꯛꯀꯤ ꯍꯧꯔꯛꯐꯝ ꯈꯪꯗ꯭ꯔꯕꯗꯤ ꯃꯍꯥꯛꯀꯤ ꯂꯩꯕꯥꯛ ꯃꯔꯝꯗꯝ ꯅꯨꯡꯁꯤꯕꯒꯤ ꯆꯥꯡ ꯀꯔꯤꯁꯨ ꯌꯥꯎꯗꯕꯒꯨꯝ ꯈꯜꯂꯛꯀꯅꯤ ꯃꯒꯨꯟ ꯀꯩꯁꯨ ꯍꯥꯞꯄꯛꯑꯣꯏ ꯑꯗꯨꯅ ꯃꯍꯥꯛꯀꯤ ꯃꯤꯑꯣꯏꯕ ꯑꯃ ꯄꯣꯛꯂꯕꯅꯤꯅ ꯃꯍꯥꯁꯛꯀꯤ ꯆꯠꯅꯕꯤ ꯃꯍꯥꯛꯀꯤ ꯍꯧꯔꯛꯐꯝ ꯃꯖꯥꯇꯤ ꯀꯟꯕ ꯍꯥꯏꯁꯤ ꯇꯉꯥꯏ ꯐꯗꯅ ꯗꯔꯀꯥꯔ ꯃꯤꯑꯣꯏꯕ ꯑꯃꯒꯤ ꯗꯔꯀꯥꯔ ꯇꯥꯏ ꯃꯁꯤꯅ ꯃꯤꯑꯣꯏꯕ ꯑꯝꯒꯤ ꯗꯤꯁꯤꯄ꯭ꯂꯤꯟ ꯑꯃꯗꯤ ꯆꯠꯅ ꯀꯥꯡꯂꯣꯟ ꯑꯁꯤ ꯄꯨꯝꯅꯃꯛꯁꯦ ꯁꯦꯝꯕꯅꯤꯅ ꯑꯃꯒ ꯑꯃꯒ ꯅꯨꯡꯁꯤ ꯆꯥꯟꯅꯅ ꯂꯩ ꯂꯩꯅꯕꯒꯤ ꯃꯔꯝ ꯑꯃꯁꯨ ꯑꯣꯏꯍꯜꯂꯤ